ꯏꯟꯗꯤꯌꯥꯒꯤ ꯀ꯭ꯂꯥꯏꯃꯦꯠ ꯑꯁꯤ ꯃꯐꯝ ꯃꯐꯝꯒꯤ ꯃꯇꯨꯡ ꯏꯟꯅ ꯈꯦꯠꯅꯕ ꯂꯩ ꯃꯐꯝ ꯈꯔꯗ ꯌꯥꯝ ꯁꯥꯕ ꯃꯐꯝ ꯈꯔꯗ ꯌꯥꯝꯅ ꯏꯪꯕ ꯂꯝ ꯑꯁꯤꯒꯤ ꯇꯣꯉꯥꯟ ꯇꯣꯉꯥꯟꯕ ꯔꯤꯖꯟꯁꯤꯡꯗ ꯀ꯭ꯂꯥꯏꯃꯦꯠꯁꯤꯡꯁꯤ ꯃꯇꯝꯒꯤ ꯃꯇꯝ ꯃꯇꯝꯒꯤ ꯃꯇꯨꯡ ꯏꯟꯅ ꯈꯦꯠꯅꯕ ꯌꯥꯝ ꯂꯩ ꯁꯝꯅ ꯍꯥꯏꯔꯕꯗ ꯌꯥꯝꯅ ꯍꯤꯃꯥꯂꯌꯥ ꯔꯦꯟꯖꯇ ꯌꯥꯝꯅ ꯏꯪꯏ ꯑꯗꯨꯒ ꯈꯤꯇꯪ ꯍꯥꯏꯊꯔꯒ ꯄꯟꯖꯥꯕꯀꯨꯝꯕꯗ ꯑꯩꯈꯣꯏꯒꯤ ꯁꯥ ꯉꯥ ꯃꯔꯨꯕꯨꯃꯤ ꯂꯩ ꯃꯁꯤꯅ ꯌꯥꯝꯅ ꯁꯥꯏ ꯑꯗꯨꯒ ꯅꯣꯔꯠ ꯏꯁ꯭ꯇꯔꯟ ꯁꯥꯏꯠꯇ ꯌꯦꯡꯉꯒꯗꯤ ꯌꯥꯝꯁꯨ ꯁꯥꯗꯕ ꯌꯥꯝꯅꯁꯨ ꯏꯪꯗꯕ ꯌꯥꯝꯅ ꯅꯨꯡꯉꯥꯏꯕ ꯑꯏꯪ ꯑꯁꯥ ꯀ꯭ꯂꯥꯏꯃꯦꯠ ꯑꯃ ꯑꯣꯏ ꯃꯁꯤ ꯃꯍꯧꯁꯥꯗꯒꯤ ꯏꯟꯗꯤꯌꯥꯟ ꯑꯣꯁꯤꯟꯗꯒꯤ ꯂꯥꯛꯄ ꯑꯏꯪꯕ ꯅꯣꯡ ꯄꯨꯕ ꯅꯣꯡꯂꯩ ꯅꯨꯡꯁꯤꯠꯇꯨꯅ ꯊꯣꯛꯍꯟꯕꯅꯤ ꯃꯁꯤꯒꯤ ꯏꯟꯗꯤꯌꯥꯟ ꯑꯣꯁꯤꯟꯗꯒꯤ ꯂꯥꯛꯄ ꯅꯣꯡꯂꯩ ꯅꯨꯡꯁꯤꯠ ꯑꯏꯪ ꯑꯁꯥ ꯑꯁꯤꯅ ꯅꯤꯡꯊꯝ ꯊꯥꯗꯁꯨ ꯇꯥꯃꯤꯜꯅꯥꯗꯨ ꯑꯗꯩ ꯀꯦꯔꯥꯂꯥꯗ ꯅꯣꯡ ꯇꯥꯏ ꯑꯗꯨꯒ ꯑꯇꯣꯞꯄ ꯃꯐꯝ ꯈꯔꯗꯅ ꯅꯣꯡꯗꯤ ꯇꯥꯗꯦ ꯏꯪꯗꯤ ꯌꯥꯝ ꯏꯪꯏ ꯑꯗꯨꯒ ꯅꯣꯔꯠ ꯏꯁꯀꯤ ꯑꯣꯏꯅꯗꯤ ꯑꯌꯥꯝꯕ ꯗꯦꯟꯁ ꯐꯣꯔꯦꯁ ꯑꯣꯏꯕ ꯎ ꯌꯥꯝ ꯎ ꯋꯥ ꯌꯥꯝ ꯂꯩꯕ ꯑꯗꯨꯅ ꯃꯔꯝ ꯑꯣꯏꯔꯒ ꯃꯁꯤ ꯑꯌꯥꯝꯕ ꯏꯪ ꯏꯪꯏ ꯍꯥꯏꯔꯒꯁꯨ ꯌꯥꯝ ꯀꯟꯅ ꯏꯪꯕꯗꯤ ꯅꯠꯇꯦ ꯑꯗꯩ ꯈꯤꯇꯪ ꯆꯠꯈꯠꯂꯒ ꯅꯣꯔꯠ ꯏꯁ ꯁꯥꯏ꯭ꯠꯇ ꯍꯋꯥ ꯅꯨꯡꯁꯤꯠꯁꯤꯅ ꯊꯦꯡꯂꯨꯔꯒ ꯗꯦꯜꯂꯤ ꯔꯣꯝꯗ ꯄꯥꯡꯅ ꯆꯠꯈꯤꯕ ꯃꯇꯝꯗ ꯗꯦꯜꯂꯤ ꯒꯥꯡ ꯌꯧꯈ꯭ꯔꯒꯗꯤ ꯑꯩꯈꯣꯏꯒꯤ ꯅꯣꯔꯠ ꯏꯁꯇ ꯏꯪꯕ ꯑꯗꯨꯃꯥꯏꯅ ꯗꯦꯜꯂꯤꯗꯗꯤ ꯏꯪꯗꯦ ꯑꯗꯨꯒ ꯈꯤꯇꯪ ꯆꯠꯈꯠꯂꯒ ꯍꯤꯃꯥꯂꯌꯥ ꯔꯦꯟꯖ ꯌꯧꯔꯒꯗꯤ ꯂꯥꯗꯥꯛ ꯗꯤꯖꯔꯠꯅꯤ ꯌꯥꯝ ꯏꯪꯕ ꯗꯤꯖꯥꯔꯠꯅꯤ ꯃꯣꯏꯁꯤꯅ ꯀꯣꯜ ꯗꯤꯖꯥꯔꯠꯅꯤ ꯈꯤꯇꯪ ꯑꯃꯨꯛ ꯍꯥꯏꯊꯔꯒ ꯄꯟꯖꯥꯕꯇꯗꯤ ꯃꯔꯨꯚꯨꯃꯤ ꯑꯣꯏꯗꯅ ꯌꯥꯝꯅ ꯁꯥꯏ ꯑꯗꯨꯒ ꯅꯣꯡꯒꯤ ꯆꯥꯡꯁꯨ ꯍꯥꯏꯔꯤꯕ ꯔꯥꯖꯁꯊꯥꯟꯒꯨꯝꯕ ꯖꯒꯥꯁꯤꯗꯗꯤ ꯅꯣꯡꯒꯤ ꯆꯥꯡꯁꯤ ꯌꯥꯝ ꯂꯤꯛꯅ ꯇꯥꯏ ꯑꯗꯨꯒ ꯈꯔ ꯑꯃꯨꯛ ꯀꯨꯝꯊꯔꯒ ꯀꯦꯔꯂꯥꯒꯨꯝꯕꯗꯁꯨ ꯌꯥꯝꯅ ꯁꯥꯏ ꯑꯗꯨꯒ ꯃꯗꯨꯒ ꯍꯦꯛ ꯅꯛꯅꯕ ꯕꯦꯡꯒꯂꯣꯔꯗꯗꯤ ꯑꯏꯪ ꯑꯁꯥꯁꯤ ꯌꯥꯝꯅ ꯅꯨꯡꯉꯥꯏꯕ ꯋꯥꯝ ꯑꯣꯏꯕ ꯍꯋꯥ ꯅꯨꯡꯁꯤꯠ ꯀ꯭ꯂꯥꯏꯃꯦꯠ ꯑꯃ ꯑꯣꯏ ꯃꯁꯤꯒꯤ ꯀ꯭ꯂꯥꯏꯃꯦꯠꯁꯤ ꯀꯔꯤ ꯃꯔꯝꯒꯤꯅꯣꯅ ꯅꯩꯅꯕ ꯃꯇꯝꯗ ꯌꯥꯝꯃꯛꯅ ꯃꯌꯥꯝꯅ ꯌꯥꯅꯕ ꯋꯥꯐꯝꯗ ꯃꯁꯤꯗ ꯋꯥ ꯃꯔꯥꯡ ꯀꯥꯏꯅ ꯍꯧꯕꯅ ꯃꯔꯝ ꯑꯣꯏꯔꯒ ꯕꯦꯡꯒꯂꯣꯔ ꯑꯁꯤ ꯂꯩꯕ ꯌꯥꯝ ꯅꯨꯡꯉꯥꯏꯕꯒꯤ ꯃꯐꯝ ꯑꯃ ꯅꯣꯔꯠ ꯏꯁ ꯏꯟꯗꯤꯌꯥ ꯈꯛꯇ ꯅꯠꯇꯅ ꯃꯐꯝꯁꯤꯁꯨ ꯑꯣꯏ ꯑꯗꯨꯅ ꯅꯣꯡꯒꯤ ꯈꯦꯠꯅꯕꯒꯤ ꯃꯇꯨꯡ ꯏꯟꯅ ꯖꯒꯥ ꯖꯒꯥꯗꯨꯒꯤ ꯑꯣꯏꯕ ꯃꯍꯩ ꯃꯔꯣꯡꯗ ꯃꯥꯒꯤ ꯄꯣꯊꯣꯛꯇ ꯈꯦꯠꯅꯕ ꯑꯁꯤ ꯌꯥꯝ ꯂꯩ ꯑꯗꯨꯒ ꯃꯄꯨꯡ ꯑꯣꯏꯅ